ꯈꯨꯎꯒꯨꯝꯕꯗ ꯇꯩꯅꯔꯤꯁꯦ ꯁꯒꯣꯜ ꯍꯤꯗꯥꯛ ꯑꯃ ꯌꯥꯝꯅ ꯇꯩꯅꯩ ꯑꯗꯨꯒ ꯑꯇꯣꯞꯄ ꯄꯥꯝꯕꯤ ꯈꯔ ꯍꯥꯏꯔꯁꯨ ꯑꯩꯈꯣꯏꯒꯤ ꯃꯃꯤꯡꯗꯤ ꯑꯩꯈꯣꯏꯒꯤ ꯊꯤꯔꯩ ꯊꯤꯔꯩ ꯍꯥꯏꯅ ꯄꯥꯝꯕꯤ ꯑꯃꯁꯨ ꯂꯩ ꯑꯗꯨꯁꯨ ꯀꯩꯒꯨꯝ ꯀꯥꯟꯗ ꯇꯩꯅꯕ ꯌꯥꯎꯏ ꯃꯤ ꯑꯇꯣꯞꯄꯅ ꯑꯗꯨꯒꯤ ꯄꯣꯠꯇꯣ ꯑꯩꯈꯣꯏꯒꯤ ꯍꯧꯖꯤꯛ ꯑꯩꯈꯣꯏ ꯏꯟꯗꯤꯖꯤꯅꯁ ꯑꯣꯏꯅ ꯊꯥꯏꯅꯗꯤ ꯏꯄꯥ ꯏꯄꯨꯅ ꯍꯥꯏꯕ ꯄꯣꯠꯁꯤꯡꯁꯦ ꯁꯤꯁꯤꯡꯁꯦ ꯇꯩꯗꯅ ꯂꯥꯛꯏ ꯑꯗꯨ ꯐꯁꯨ ꯐꯩ ꯑꯗꯨꯒꯤ ꯁꯤꯒꯤ ꯄꯣꯠꯁꯦ ꯑꯩꯈꯣꯏꯒꯤ ꯂꯩꯔꯤꯕ ꯂꯝꯗꯝꯁꯤꯗ ꯏꯄꯥ ꯏꯄꯨꯅ ꯇꯧꯔꯝꯃꯤꯕꯁꯤꯡꯁꯦ ꯑꯩꯈꯣꯏꯅ ꯊꯥꯗꯣꯛꯄꯤꯒꯅꯨꯑꯅ ꯑꯩꯈꯣꯏꯅꯁꯨ ꯑꯩꯈꯣꯏꯒꯤ ꯃꯤꯌꯥꯝꯗ ꯑꯩꯈꯣꯏꯅ ꯄꯥꯎꯖꯦꯟ ꯑꯃ ꯑꯣꯏꯅ ꯄꯤꯖꯔꯤ ꯁꯤꯒꯤꯁꯦ ꯑꯩꯈꯣꯏꯒꯤ ꯑꯩꯈꯣꯏꯒꯤ ꯀꯩꯒꯨꯝ ꯀꯥꯟꯗ ꯑꯩꯈꯣꯏꯒꯤ ꯍꯤꯗꯥꯛ ꯂꯥꯡꯊꯛ ꯅꯠꯇꯕꯤꯗ ꯁꯤꯅ ꯇꯩꯔꯒꯁꯨ ꯑꯩꯈꯣꯏ ꯑꯗꯨꯝ ꯐꯒꯤꯕꯁꯦ ꯑꯗꯨꯝ ꯆꯥꯝꯃꯗ ꯑꯩꯈꯣꯏ ꯅꯥꯏꯟꯇꯤ ꯄꯥꯔꯁꯦꯟ ꯑꯗꯨꯝ ꯊꯦꯡꯅꯖꯩ ꯁꯤꯒꯤ ꯁꯒꯣꯜ ꯍꯤꯗꯥꯛ ꯇꯩꯕ ꯊꯤꯔꯩꯅꯒꯨꯝꯕ ꯇꯩꯕꯁꯤ ꯍꯧꯖꯤꯛ ꯐꯥꯎꯗ ꯑꯗꯨꯝ ꯆꯠꯅꯔꯤ ꯍꯥꯏꯇꯔꯦ ꯑꯩꯈꯣꯏꯒꯤ ꯁꯤꯒꯤꯁꯦ ꯑꯗꯨꯝ ꯀꯩꯅꯣ ꯇꯧꯕꯤꯎ ꯈꯣꯠꯂꯨ ꯑꯩꯅ ꯃꯤꯌꯥꯝꯗ ꯑꯩꯈꯣꯏꯒꯤ ꯁꯤꯒꯤ ꯄꯥꯎꯖꯦꯟꯁꯦ ꯈꯨꯎ ꯅꯥꯕ ꯈꯣꯠꯄꯒꯤ ꯆꯤꯛꯄ ꯁꯥꯕ ꯇꯧꯕ ꯈꯣꯠꯄꯁꯦ ꯁꯤ ꯑꯗꯨꯝ ꯇꯩꯅꯩ ꯁꯒꯣꯜ ꯍꯤꯗꯥꯛꯀ ꯀꯩꯅꯣꯒ ꯀꯩꯅꯣ ꯇꯧꯕꯁꯤ ꯊꯤꯔꯩꯒ ꯇꯧꯕꯁꯦ ꯁꯤꯁꯦ ꯃꯤꯌꯥꯝꯗ ꯑꯩꯈꯣꯏꯅ ꯀꯥꯎꯗꯕꯤꯗ ꯍꯧꯖꯤꯛ ꯍꯧꯖꯤꯛꯁꯨ ꯇꯩꯕ ꯑꯗꯨꯝ ꯌꯥꯔꯤ ꯁꯤꯁꯦ ꯇꯩꯕꯤꯎ ꯍꯥꯏꯅ ꯑꯩꯈꯣꯏꯅ ꯃꯤꯌꯥꯝꯗ ꯍꯥꯏꯖꯔꯤꯑꯅ ꯁꯤ ꯊꯝꯖꯔꯦ